ꯑꯩꯅ ꯍꯟꯗꯛ ꯃꯣꯕꯥꯏꯜ ꯐꯣꯟ ꯑꯃ ꯗꯨꯀꯥꯟꯗꯒꯤ ꯂꯩꯔꯨꯏ ꯃꯃꯤꯡꯅ ꯋꯥꯟ ꯄ꯭ꯂꯁ ꯅꯣꯠ ꯁꯤ ꯇꯨ ꯃꯥꯒꯤ ꯏꯁꯇꯣꯔꯦꯖꯅ ꯁꯤꯛꯁ ꯖꯤ ꯕꯤ ꯔꯣꯝꯅ ꯋꯥꯟ ꯍꯟꯗ꯭ꯔꯦꯠ ꯇ꯭ꯋꯦꯟꯇꯤ ꯑꯩꯠ ꯑꯣꯏ ꯁꯤꯒꯤ ꯐꯣꯟ ꯑꯁꯤ ꯐꯥꯁ ꯆꯥꯔꯖꯤꯡꯁꯨ ꯑꯣꯏ ꯑꯗꯨꯕꯨ ꯐꯥꯁ ꯆꯥꯔꯖꯤꯡ ꯑꯣꯏ ꯍꯥꯏꯔꯒ ꯑꯩꯅ ꯆꯥꯔꯖ ꯇꯧꯕ ꯃꯇꯝꯗ ꯃꯇꯝ ꯀꯨꯏꯅ ꯆꯪꯉꯤ ꯀꯦꯃꯦꯔꯥꯁꯨ ꯑꯍꯥꯟꯕꯗꯤ ꯁꯤꯖꯤꯟꯅꯕ ꯑꯗꯨꯝ ꯅꯨꯡꯉꯥꯏꯔꯝꯃꯤ ꯑꯗꯨꯕꯨ ꯁꯨꯝ ꯁꯤꯖꯤꯟꯅꯔꯕ ꯃꯇꯨꯡꯗ ꯈꯔ ꯂꯩꯔꯒ ꯃꯥꯒꯤ ꯅꯥꯏꯠ ꯃꯣꯠ ꯑꯗꯨꯗꯒꯤ ꯈꯪꯗꯦ ꯑꯗꯨꯗꯒꯤ ꯖꯨꯝ ꯖꯨꯝ ꯇꯧꯕ ꯃꯇꯝꯗꯁꯨ ꯑꯗꯨꯗꯒꯤ ꯕꯤꯗꯤꯑꯣ ꯅꯝꯕꯗꯁꯨ ꯌꯥꯝ ꯃꯌꯦꯛ ꯁꯦꯡꯗꯕ ꯁꯦꯡꯉꯛꯇꯦ ꯑꯗꯨꯗꯒꯤ ꯕꯤꯗꯤꯑꯣꯒꯤ ꯔꯤꯖꯣꯂꯨꯁꯟꯗ ꯑꯣꯏꯔꯒꯁꯨ ꯑꯩꯅ ꯃꯌꯦꯛ ꯌꯥꯝ ꯁꯦꯡꯗ꯭ꯔꯦ ꯑꯗꯨꯒ ꯒꯦꯝ ꯁꯥꯟꯅꯕ ꯃꯇꯝꯗꯁꯨ ꯒꯦꯝ ꯁꯥꯟꯅꯔꯤꯉꯩ ꯃꯅꯨꯡꯗ ꯃꯨꯠꯈꯤꯕ ꯑꯗꯨꯗꯒꯤ ꯍꯦꯡ ꯇꯧꯕ ꯕꯤꯗꯤꯑꯣ ꯑꯃ ꯌꯦꯡꯉꯤꯉꯩꯗ ꯍꯦꯡ ꯇꯧꯔꯒ ꯀꯨꯏꯅ ꯃꯨꯠꯈꯤꯕ ꯑꯗꯨꯝ ꯊꯦꯡꯅꯩ ꯍꯥꯏꯔꯤꯕ ꯐꯣꯟ ꯑꯁꯤ ꯈꯔ ꯅꯨꯡꯉꯥꯏꯇꯦ ꯁꯤꯖꯤꯟꯅꯕꯗ